ꯍꯦꯜꯂꯣ ꯑꯩꯍꯣꯏ ꯑꯩ ꯑꯩ ꯀꯩꯅꯣꯅꯦ ꯅꯣꯡꯃꯥꯏꯊꯦꯝ ꯔꯣꯍꯤꯟꯀꯥꯟꯇ ꯁꯤꯡꯅꯦ ꯈꯨꯟꯌꯥꯏ ꯂꯩꯀꯥꯏꯗꯒꯤꯅꯦ ꯁꯤꯒꯤ ꯅꯝꯕꯔꯁꯤ ꯇꯥ ꯖꯜꯂꯖꯤꯠꯀꯤ ꯅꯝꯕꯔ ꯑꯣꯏꯕ꯭ꯔꯥ ꯑꯩ ꯃꯥꯔꯇꯤꯟꯗꯒꯤ ꯂꯧꯖꯔꯛꯄꯅꯦ ꯑꯣ ꯍꯣ ꯍꯣ ꯑꯣ ꯑꯗꯨ ꯇꯥꯃꯣꯍꯣꯏ ꯂꯩꯀꯥꯏ ꯊꯥꯕꯜ ꯆꯣꯡꯕꯤ ꯂꯩꯌꯦꯅ ꯇꯥꯕ ꯑꯗꯨ ꯃꯐꯝꯗꯨ ꯀꯗꯥꯏꯗ ꯑꯣꯏꯗꯣꯏꯅꯣ ꯍꯥꯏꯔꯞꯇꯪ ꯑꯩꯈꯣꯏꯁꯤ ꯑꯩꯁꯤ ꯀꯥꯟꯆꯤꯄꯨꯔꯗꯩ ꯂꯥꯛꯀꯦ ꯇꯧꯕ ꯑꯗꯣ ꯑꯩꯈꯣꯏ ꯃꯥꯟꯅꯕꯉꯩꯁꯨ ꯌꯥꯎꯗꯣꯔꯤ ꯑꯗꯩ ꯑꯝ ꯍꯥꯟꯅꯁꯨ ꯀꯣꯔꯣꯅꯥ ꯀꯩꯀꯩ ꯂꯩꯈ꯭ꯔꯃꯤꯅ ꯊꯥꯕꯜ ꯆꯣꯡꯕꯤꯁꯦ ꯑꯃꯇ ꯌꯥꯎꯍꯧꯗ꯭ꯔꯦ ꯐꯪꯍꯧꯗ꯭ꯔꯦ ꯑꯗ ꯑꯉꯥꯡꯉꯩꯗꯨ ꯀꯥꯛꯆꯤꯡꯒꯤ ꯊꯥꯕꯜ ꯆꯣꯡꯕꯤꯁꯤ ꯌꯦꯡꯅꯤꯡꯉꯦꯅ ꯍꯥꯏꯌꯦ ꯑꯩꯈꯣꯏꯒꯤ ꯁꯤꯗ ꯀꯥꯟꯆꯤꯄꯨꯔꯗ ꯁꯥꯠꯇ꯭ꯔꯒꯁꯨ ꯌꯥꯝ ꯂꯩ ꯑꯣꯖꯥꯁꯨ ꯌꯥꯎꯔꯤ ꯑꯩꯈꯣꯏ ꯇꯔꯨꯛ ꯈꯛ ꯂꯥꯛꯆꯒꯦꯅ ꯇꯧꯕ ꯑꯗꯨ ꯄꯨꯡ ꯀꯌꯥꯗꯒꯤ ꯍꯧꯕꯤꯒꯗꯕꯅꯣ ꯑꯗꯨ ꯃꯐꯝꯗꯨꯒꯇꯪꯒ ꯑꯝꯇꯪ ꯀꯨꯞꯅ ꯍꯥꯏꯕꯤꯔꯛꯀꯦꯔꯥ ꯑꯣ ꯃꯈꯥ ꯁ꯭ꯀꯨꯜꯒꯤ ꯒ꯭ꯔꯥꯎꯟꯗ ꯑꯥ

ꯑꯗꯣ ꯑꯣꯖꯥ ꯑꯩꯈꯣꯏꯒꯤꯁꯤ ꯑꯩꯈꯣꯏꯁꯤꯗꯒꯤꯅꯦ ꯑꯉꯥꯡ ꯅꯨꯄꯤ ꯃꯆꯥ ꯑꯃꯁꯨ ꯌꯥꯎꯔꯤꯌꯦ ꯑꯩꯈꯣꯏꯒꯤ ꯏꯆꯟ ꯅꯨꯄꯤ ꯑꯃꯁꯨ ꯃꯥꯁꯨ ꯀꯩꯅꯣꯅꯦ ꯃꯥꯗꯤ ꯃꯁꯥꯗꯤ ꯇ꯭ꯔꯥꯏꯕꯦꯜ ꯑꯣꯏꯕꯀꯣ ꯅꯥꯒꯥꯅꯦꯕ ꯑꯗꯨ ꯉꯁꯥꯏ ꯃꯣꯏꯒꯤ ꯗ꯭ꯔꯦꯁ ꯀꯣꯗꯀꯨꯝꯕ ꯂꯩꯕ꯭ꯔꯥ ꯃꯥꯁꯨ ꯑꯗꯨꯝ ꯌꯥꯎꯕ ꯌꯥꯒꯗ꯭ꯔꯥ ꯑꯗꯨꯒꯁꯨ ꯈꯪꯅꯤꯡꯕ ꯃꯥꯅꯁꯨ ꯌꯥꯝ ꯄꯥꯝꯖꯩ ꯍꯥꯏꯌꯦ ꯑꯣ ꯑꯁ ꯑꯗꯨꯗꯤ ꯌꯥꯝ ꯅꯨꯡꯉꯥꯏꯔꯦ ꯑꯗꯨ ꯑꯗꯨ ꯑꯗꯨꯝ ꯍꯣꯏ ꯍꯣꯏ ꯑꯗꯨꯒꯅꯦ ꯑꯩꯈꯣꯏ ꯂꯥꯛꯀꯗꯣꯏꯕ ꯅꯤꯄꯥ ꯉꯩꯗꯨꯁꯨ ꯃꯣꯏ ꯃꯣꯏ ꯃꯔꯤ ꯑꯃꯁꯨ ꯁꯨꯔꯤ ꯑꯉꯥꯡ ꯅꯤꯄꯥ ꯉꯥꯛꯇꯅꯦ ꯄꯥꯈꯪ ꯃꯆꯥ ꯉꯥꯛꯇꯅꯦ ꯃꯣꯏꯁꯨ ꯗ꯭ꯔꯦꯁ ꯀꯣꯗ ꯑꯗꯨ ꯇꯣꯉꯥꯟꯅ ꯑꯩꯈꯣꯏꯒꯤ ꯂꯩꯕ꯭ꯔꯥ ꯅꯠꯇ꯭ꯔꯒꯅ ꯑꯩꯈꯣꯏ ꯌꯨꯝꯗꯒꯤ ꯑꯗꯨꯝ ꯍꯥꯏꯗꯤ ꯐꯩꯖꯣꯝꯒꯨꯝꯕ ꯀꯩꯒꯨꯝꯕ ꯁꯦꯠꯀꯗꯣꯏꯔꯥ ꯅꯠꯇ꯭ꯔꯒ ꯑꯩꯈꯣꯏꯒꯤ ꯈꯨꯗꯩꯒꯨꯝꯕ ꯃꯩꯇꯩꯒꯤ ꯆꯠꯅꯕꯤꯗ ꯇꯧꯔꯤꯕ꯭ꯔꯥ ꯑꯩꯅ ꯁꯨꯝ ꯇꯥꯖꯀꯥꯟꯗꯗꯤ ꯑꯩꯈꯣꯏꯒꯤ ꯃꯩꯇꯩ ꯆꯠꯅꯕꯤꯗ ꯇꯧꯋꯦꯅ ꯍꯥꯏ ꯇꯥꯕ ꯇꯣꯉꯥꯜꯂꯦ ꯍꯥꯏꯅ ꯍꯟꯗꯛꯀꯤ ꯃꯇꯥꯡꯁꯤꯗꯤ

ꯑꯣ ꯑꯗꯨꯗꯤ ꯑꯩꯈꯣꯏ ꯑꯗꯨꯝ ꯄꯨꯖꯔꯛꯑꯒꯦ ꯑꯗꯨꯏꯗꯤ ꯌꯥꯅꯤ ꯑꯗꯨ ꯈꯤꯇꯪ ꯈꯪꯒꯦ ꯇꯧꯖꯕ ꯑꯉꯥꯡ ꯉꯩꯁꯤ ꯀꯨꯏꯈ꯭ꯔꯦꯅ ꯈꯨꯗꯩ ꯀꯩꯀꯩ ꯁꯦꯠꯄ ꯑꯩꯈꯣꯏꯒꯤ ꯆꯠꯅ ꯀꯥꯡꯂꯣꯟ ꯆꯠꯅꯕꯤ ꯑꯁꯨꯝ ꯃꯣꯏꯁꯨ ꯈꯪꯗꯕꯅꯤꯅ ꯑꯗꯨꯒꯤ ꯍꯪꯖꯒꯦꯅ ꯁꯤꯗꯗꯤ ꯃꯌꯥꯝꯁꯦ ꯑꯗꯨꯝ ꯏꯝꯐꯥꯜ ꯂꯣꯝꯗꯗꯤ ꯑꯩꯈꯣꯏꯒꯤ ꯈꯣꯡꯒꯥꯎ ꯅꯨꯡꯒꯥꯎ ꯀꯣꯠ ꯇꯥꯏ ꯇꯧꯔꯒꯁꯨ ꯑꯗꯨꯝ ꯌꯥꯎꯅꯩ ꯀꯅꯥꯒꯨꯝꯕ ꯑꯃꯅ ꯑꯗꯨꯒꯤ ꯑꯩꯅ ꯁꯨꯝ ꯍꯥꯏꯗꯤ ꯍꯥꯏꯗꯤ ꯑꯩꯈꯣꯏꯒꯤ ꯇꯣꯉꯥꯟꯕ ꯆꯠꯅ ꯀꯥꯡꯂꯣꯟ ꯑꯃ ꯂꯩꯕ꯭ꯔꯥ ꯍꯟꯗꯛꯇꯤ ꯌꯥꯝ ꯇꯣꯞ ꯇꯣꯞꯄꯤ ꯀꯥꯛꯆꯤꯡꯒꯤ ꯍꯟꯗꯛ ꯃꯈꯥ ꯂꯩꯀꯥꯏꯗ ꯁꯤꯜꯂꯤꯁꯦ ꯁꯨꯃꯥꯏꯅ ꯁꯨꯝ ꯇꯥꯖꯕ ꯑꯗꯨꯒꯤ ꯈꯤꯇꯪ ꯍꯪꯖꯒꯦꯅ ꯇꯧꯖꯕꯅꯦ ꯇꯥꯃꯣ ꯎꯝ ꯌꯥꯝ ꯅꯨꯡꯉꯥꯏ ꯌꯥꯝ ꯅꯨꯡꯉꯥꯏ ꯇꯥꯕꯗ ꯑꯍꯣꯏ ꯍꯣꯏ ꯍꯣꯏ ꯍꯣꯏ ꯌꯥꯏꯌꯦ ꯌꯥꯏꯌꯦ ꯑꯣ ꯌꯥꯝ ꯅꯨꯡꯉꯥꯏꯖꯔꯦ ꯑꯗꯨꯗꯤ ꯑꯩ ꯍꯣꯔꯦꯟ ꯑꯃꯨꯛ ꯑꯩ ꯑꯩ ꯑꯃꯨꯛ ꯂꯥꯛꯑꯝꯗꯥꯏꯗꯃꯨꯛ ꯐꯣꯟ ꯇꯧꯖꯔꯛꯑꯒꯦ ꯑꯗꯨꯗꯤ ꯍꯣꯏ ꯍꯣꯔꯦꯟ ꯑꯃꯨꯛ ꯎꯟꯅꯔꯁꯤ ꯑꯩꯁꯨ ꯑꯩꯈꯣꯏ ꯁꯤꯗꯒꯤ ꯌꯥꯝ ꯐꯩ ꯍꯣꯏ ꯃꯣꯏ ꯀꯥꯛꯋꯥꯒꯤ ꯋꯥꯇꯤꯟ ꯂꯥꯡ ꯌꯥꯝ ꯃꯃꯤꯡ ꯆꯠꯂꯦ ꯑꯗꯨ ꯀꯥꯛꯆꯤꯡꯒꯤ ꯍꯣꯔꯦꯟ ꯃꯣꯏꯗꯁꯨ ꯕꯣꯔꯥꯒꯨꯝꯕꯗꯨ ꯑꯗꯨꯝ ꯐꯪꯒꯗ꯭ꯔꯥ ꯀꯥꯛꯆꯤꯡꯒꯤ ꯕꯣꯔꯥ ꯆꯥꯁꯨꯕꯤ ꯄꯥꯛꯅꯝ ꯑꯍꯣꯏ ꯑꯍꯣꯏ ꯑꯧ ꯑꯗꯨ ꯑꯗꯨ ꯇꯥꯃꯣ ꯑꯗꯨ ꯀꯩꯅꯣ ꯇꯧꯕ ꯌꯥꯒꯗ꯭ꯔꯣ ꯃꯣꯏꯗꯨ ꯚꯤꯗꯤꯑꯣ ꯔꯦꯀꯣꯔꯗꯤꯡꯒꯨꯝꯕ ꯇꯧꯕ ꯃꯣꯏ ꯗꯣꯀꯨꯃꯦꯟꯇꯔꯤ ꯃꯆꯥꯃꯁꯨ ꯁꯦꯝꯅꯤꯡꯉꯦ ꯍꯥꯏꯌꯦ ꯁꯤꯒꯤ ꯃꯇꯥꯡꯁꯤꯗ ꯑꯗꯨ ꯚꯤꯗꯤꯌꯣꯒꯨꯝꯕꯗꯨ ꯗꯣꯀꯨꯃꯦꯟ ꯇꯧꯔꯒ ꯑꯩꯈꯣꯏ ꯃꯣꯏ ꯗꯣꯀꯨꯃꯦꯟꯇꯦꯁꯟ ꯈꯔ ꯊꯝꯅꯦ ꯃꯁꯤ ꯆꯠꯅ ꯀꯥꯡꯂꯣꯟꯁꯤ ꯌꯥꯝ ꯈꯦꯠꯅꯩ ꯃꯌꯥꯝꯅꯁꯨ ꯌꯥꯝ ꯄꯥꯝꯃꯤ ꯈꯣꯠꯂꯤ ꯑꯗꯨꯃꯥꯏꯅ ꯍꯥꯏꯕꯤꯔꯛꯄ ꯂꯩ ꯑꯗꯨ ꯌꯥꯔꯒꯗꯤ ꯃꯁꯤ ꯑꯝꯇꯪ ꯗꯣꯀꯨꯃꯦꯟ ꯑꯝꯇꯪ ꯅꯝꯍꯧꯔꯒ ꯑꯗꯨ ꯃꯌꯥꯝꯗꯁꯨ ꯈꯪꯍꯟꯅꯤꯡꯉꯥꯏ ꯑꯗꯨꯁꯨ ꯇꯧꯖꯒꯦꯅ ꯍꯥꯏꯗꯤ ꯈꯟꯖꯕꯅꯦ ꯑꯗꯨꯒꯤ ꯍꯪꯖꯔꯛꯄꯅꯦ ꯑꯥ

ꯑꯣ ꯑꯗꯨꯗꯤ ꯌꯥꯝ ꯅꯨꯡꯉꯥꯏꯖꯔꯦ ꯑꯗꯨꯗꯤ ꯑꯩ ꯍꯧꯖꯤꯛ ꯑꯉꯥꯡ ꯉꯩꯗꯁꯨ ꯍꯥꯏꯈ꯭ꯔꯒꯦ ꯑꯗꯨꯒ ꯃꯣꯏ ꯐꯤꯔꯣꯟ ꯀꯔꯤ ꯀꯔꯤ ꯉꯩꯗꯨ ꯑꯦꯔꯦꯟꯖ ꯇꯥꯎꯅꯤꯡꯉꯥꯏ ꯍꯧꯖꯤꯛꯇꯩ ꯍꯧꯅ ꯃꯥꯡꯖꯧꯅꯅ ꯑꯗꯨꯃꯥꯏꯅ ꯇꯥꯎꯅꯤꯡꯉꯥꯏ ꯑꯩ ꯍꯥꯏꯈ꯭ꯔꯒꯦ ꯑꯗꯨꯗꯤ ꯌꯥꯝ ꯅꯨꯡꯉꯥꯏꯖꯔꯦ ꯍꯣꯔꯦꯟ ꯑꯗꯨꯗꯤ ꯑꯗꯨꯝ ꯄꯨꯡ ꯇꯔꯦꯠ ꯃꯈꯥꯏꯗꯒꯤ ꯍꯧꯒꯗꯕꯅꯤꯅ ꯄꯨꯡ ꯇꯔꯨꯛ ꯇꯥꯔꯝꯗꯥꯏ ꯑꯗꯨꯋꯥꯏꯗ ꯌꯧꯖꯔꯛꯑꯒꯦ ꯑꯗꯨꯗꯤ ꯍꯣꯏ ꯑꯍꯣꯏ ꯇꯥꯃꯣ ꯑꯗꯨꯗꯤ ꯑꯃꯨꯛ ꯊꯝꯖꯔꯒꯦ ꯌꯥꯝ ꯅꯨꯡꯉꯥꯏꯔꯦ ꯏꯆꯤꯟꯅꯥꯎ ꯍꯣꯔꯦꯟ ꯑꯃꯨꯛ ꯊꯦꯡꯅꯔꯁꯤ ꯑꯗꯨꯗꯤ ꯑꯥ ꯑꯥꯎ ꯑꯥꯎ